ꯍꯂꯣ ꯃꯁꯤ ꯀꯦꯞ ꯁꯔꯚꯤꯁꯀꯤ ꯑꯣꯊꯣꯔꯤꯇꯤ ꯑꯣꯏꯔꯤꯕ꯭ꯔꯥ ꯑꯩꯅ ꯀꯦꯞ ꯑꯃ ꯕꯨꯛ ꯇꯧꯈꯤꯕꯗꯨ ꯍꯧꯖꯤꯛ ꯑꯩꯅ ꯄꯨꯡ ꯇꯔꯥꯗꯒꯤꯅ ꯄꯨꯡ ꯆꯥꯟꯗꯦꯜꯗꯒꯤꯅ ꯏꯝꯐꯥꯜ ꯆꯠꯇꯧꯕꯗꯨ ꯍꯧꯖꯤꯛ ꯄꯨꯡ ꯇꯔꯥꯗꯒꯤ ꯀꯛꯈꯤꯕꯗꯨ ꯍꯧꯖꯤꯛ ꯄꯨꯡ ꯇꯔꯥ ꯍꯦꯜꯂꯐꯥꯎꯕ ꯍꯧꯖꯤꯛ ꯐꯥꯎꯕ ꯂꯥꯛꯇ꯭ꯔꯦ ꯑꯗꯨꯅ ꯀꯦꯞ ꯑꯗꯨ ꯑꯩ ꯀꯦꯟꯁꯦꯜ ꯇꯧꯖꯔꯒꯦ ꯒꯥꯔꯤꯗꯨ ꯀꯦꯞ ꯑꯗꯨ ꯅꯪꯗ꯭ꯔꯕꯅꯤꯅ ꯑꯩ ꯊꯕꯛ ꯆꯠꯄꯗꯣ ꯊꯦꯡꯂꯦ ꯊꯦꯡꯉꯕꯅꯤꯅ ꯑꯩ ꯀꯦꯞ ꯑꯗꯨ ꯀꯦꯟꯁꯦꯜ ꯇꯧꯅꯕꯒꯤꯗꯃꯛꯇ ꯑꯩ ꯍꯧꯖꯤꯛ ꯑꯇꯣꯞꯄ ꯀꯦꯞ ꯑꯃ ꯑꯩ ꯕꯨꯛ ꯇꯧꯔꯒꯦ ꯑꯗꯨꯅ ꯀꯦꯞ ꯑꯩ ꯑꯩꯅ ꯇꯧꯔꯝꯕ ꯍꯥꯟꯅ ꯑꯩꯅ ꯇꯧꯔꯝꯕ ꯀꯦꯞ ꯑꯗꯨꯒꯤ ꯒꯥꯔꯤ ꯅꯝꯕꯔ ꯑꯗꯨ ꯒꯥꯔꯤ ꯑꯗꯨ ꯑꯩ ꯀꯦꯟꯁꯦꯜ ꯇꯧꯅꯕ ꯑꯣꯊꯣꯔꯤꯇꯤ ꯀꯦꯞ ꯑꯗꯨꯒꯤ ꯁꯥꯔꯚꯤꯁ ꯑꯣꯊꯣꯔꯤꯇꯤꯗ ꯑꯩꯅ ꯍꯥꯏꯖꯔꯤ